ꯎꯀꯤꯜ ꯄꯨꯂꯤꯁ ꯄꯟꯆꯥꯌꯠ ꯅꯠꯇ꯭ꯔꯒ ꯇꯦꯁꯤꯜ ꯂꯣꯏꯁꯪꯒꯤ ꯃꯤꯑꯣꯏꯁꯤꯡꯒ ꯍꯥꯏꯕꯗꯤ ꯂꯤꯒꯦꯜꯒꯤ ꯑꯣꯐꯤꯁꯥꯔ ꯁꯤꯡꯁꯤꯅ ꯃꯔꯝ ꯑꯣꯏꯔꯒ ꯑꯩꯒꯤ ꯄꯨꯟꯁꯤꯗ ꯍꯥꯏꯕꯗꯤ ꯃꯥꯏꯌꯣꯛꯅꯕ ꯑꯃꯇ ꯂꯩꯈꯤꯗ꯭ꯔꯤ ꯑꯗꯨꯒ ꯂꯣꯏꯅ ꯂꯣꯏꯅꯅ ꯀꯔꯤ ꯀꯔꯤꯒꯨꯝꯕ ꯑꯁꯤꯒꯨꯝꯕ ꯑꯣꯐꯤꯁꯦꯜ ꯑꯣꯏꯕ ꯊꯕꯛ ꯇꯥꯔꯒꯁꯨ ꯑꯩꯈꯣꯏꯒꯤ ꯑꯇꯣꯞꯄ ꯏꯃꯨꯡꯒꯤ ꯃꯤꯑꯣꯏꯁꯤꯡꯅ ꯑꯗꯨꯝ ꯆꯠꯄ ꯆꯠꯄ ꯑꯗꯨꯃꯥꯏꯅ ꯂꯩꯌꯦ ꯑꯗꯨꯒ ꯍꯧꯖꯤꯛ ꯍꯧꯖꯤꯛꯁꯦ ꯑꯁꯤꯒꯨꯝꯕ ꯂꯣꯏꯁꯪꯁꯤꯡꯗ ꯁꯦꯟꯖꯥ ꯊꯨꯝꯖꯥꯒꯤ ꯊꯕꯛ ꯃꯌꯥꯝ ꯑꯃ ꯊꯦꯡꯅꯩ ꯍꯥꯏꯅꯗꯤ ꯇꯥꯏ ꯑꯗꯨꯕꯨ ꯏꯁꯥ ꯃꯛꯀ ꯍꯛꯊꯦꯡꯅꯔꯒ ꯑꯗꯨꯒꯨꯝꯕ ꯊꯦꯡꯅꯕꯗꯤ ꯑꯩ ꯄꯨꯟꯁꯤꯗꯗꯤ ꯊꯣꯛꯇ꯭ꯔꯤ